ꯍꯦꯜꯂꯣ ꯑꯥ ꯑꯩ ꯁꯤ ꯃꯦꯃꯣꯔꯤ ꯖꯄꯥꯟ ꯃꯦꯃꯣꯔꯤꯌꯦꯜ ꯋꯥꯔꯒꯤ ꯀꯩꯅꯣ ꯇꯨꯔꯤꯁ ꯒꯥꯏꯠꯂꯥ ꯑꯩ ꯀꯩꯅꯣꯝꯃꯇ ꯍꯪꯒꯦ ꯇꯧꯕꯅꯦꯕꯀꯣ ꯑꯁꯤ ꯑꯩꯁꯦ ꯖꯄꯥꯟ ꯋꯥꯔ ꯃꯦꯃꯣꯔꯤꯌꯦꯜꯁꯦ ꯌꯦꯡꯅꯤꯡꯕ ꯑꯗꯣ ꯑꯩꯁꯦ ꯍꯧꯖꯤꯛ ꯑꯦꯌꯥꯔꯄꯣꯔꯠꯇ ꯂꯩꯌꯦ ꯑꯦꯌꯥꯔꯄꯣꯔꯠꯇꯒꯤ ꯖꯄꯥꯟ ꯋꯥꯔ ꯃꯦꯃꯣꯔꯤꯌꯦꯜꯁꯦ ꯄꯨꯡ ꯀꯌꯥꯒꯨꯝꯕ ꯆꯠꯀꯦ ꯐꯔꯦ ꯐꯔꯦ ꯑꯗꯨ ꯑꯣꯏꯗꯤ ꯑꯩꯒꯤ ꯀꯟꯇꯦꯛ ꯅꯝꯕꯔꯁꯤ ꯅꯪ ꯁꯦꯞ ꯇꯧꯔꯣ ꯍꯣꯔꯦꯟ ꯑꯩꯁꯦ ꯋꯥꯔ ꯃꯦꯃꯣꯔꯤꯌꯦꯜ ꯌꯦꯡꯕ ꯌꯧꯕ ꯃꯇꯝꯗ ꯑꯩ ꯀꯣꯜ ꯇꯧꯔꯛꯀꯦꯀꯣ ꯍꯣꯏ ꯍꯣꯏ ꯍꯣꯏ ꯊꯦꯡ ꯌꯨ ꯊꯦꯡ ꯌꯨ